ꯀꯝꯃ꯭ꯌꯨꯅꯤꯇꯤ ꯑꯃꯗ ꯔꯤꯂꯤꯖꯤꯌꯁ ꯍꯥꯏꯕꯁꯦ ꯍꯣꯏ ꯃꯈꯜ ꯃꯈꯜ ꯃꯌꯥꯝ ꯂꯩꯌꯦ ꯑꯩꯈꯣꯏ ꯈ꯭ꯔꯤꯁꯇꯦꯟ ꯀꯝꯃ꯭ꯌꯨꯅꯤꯇꯤꯗꯁꯨ ꯗꯤꯅꯣꯃꯤꯅꯦꯁꯟ ꯃꯌꯥꯝ ꯂꯩꯌꯦ ꯗꯤꯅꯣꯃꯤꯅꯦꯁꯟꯅ ꯃꯔꯝ ꯑꯣꯏꯔꯒ ꯕꯦꯛ ꯕꯥꯏꯠꯇꯤꯡ ꯇꯧꯕ ꯃꯌꯥꯝ ꯂꯩꯌꯦ ꯑꯗꯨꯕꯨ ꯑꯩꯒꯤ ꯑꯣꯄꯤꯅꯤꯌꯟꯗꯗꯤ ꯏꯁꯥ ꯏꯁꯥꯒꯤ ꯑꯣꯄꯤꯅꯤꯌꯟ ꯅꯠꯇ꯭ꯔꯒ ꯏꯁꯥ ꯏꯁꯥꯒꯤ ꯋꯥꯔꯁꯤꯞ ꯇꯧꯕ ꯏꯁꯥ ꯏꯁꯥꯒꯤ ꯕꯤꯂꯤꯞꯇꯨꯅ ꯑꯗꯨ ꯃꯌꯥꯝꯗꯣ ꯇ꯭ꯔꯁ ꯑꯣꯏꯌꯦ ꯍꯥꯏꯕ ꯃꯤꯟꯁꯇꯤ ꯑꯩ ꯕꯥꯞꯇꯤꯁꯇꯒꯤꯅꯦ ꯏꯃꯥꯟꯅꯕ ꯈꯔꯅ ꯔꯣꯃꯥꯟ ꯀꯦꯊꯂꯤꯛꯇꯒꯤ ꯑꯣꯏꯔꯦ ꯃꯤ ꯈꯔꯅ ꯁꯕꯦꯟ ꯗꯦꯖꯇꯒꯤ ꯑꯣꯏꯔꯦ ꯑꯗꯨ ꯑꯩꯈꯣꯏ ꯑꯩꯈꯣꯏ ꯑꯣꯄꯤꯅꯤꯌꯟꯅꯦ ꯃꯣꯏꯒꯤ ꯑꯉꯥꯡ ꯑꯣꯏꯕꯗꯒꯤ ꯃꯣꯏꯒꯤ ꯇꯤꯆꯤꯡꯗꯨꯅ ꯑꯩꯈꯣꯏꯒꯗꯤ ꯃꯥꯟꯅꯗꯦ ꯑꯗꯨꯕꯨ ꯃꯥꯟꯅꯗ꯭ꯔꯁꯨ ꯃꯣꯏꯅ ꯃꯌꯥꯝ ꯍꯥꯏꯔꯛꯑꯁꯨ ꯉꯁꯥꯏꯗꯤ ꯑꯃꯨꯔꯛꯇ ꯑꯃꯈꯛꯇ ꯈ꯭ꯔꯤꯁꯇꯦꯟ ꯑꯣꯏꯕꯅꯤꯅ ꯑꯩꯈꯣꯏꯅ ꯇꯧꯔꯤꯕ ꯐꯣꯜꯂꯣꯋꯤꯡ ꯑꯩꯈꯣꯏꯒꯤ ꯂꯣ ꯑꯦꯟ ꯑꯣꯔꯗꯔ ꯃꯌꯥꯝꯁꯨ ꯇꯣꯉꯥꯟ ꯇꯣꯉꯥꯟ ꯂꯩꯕꯅꯤꯅ ꯑꯗꯨ ꯃꯌꯥꯝꯗꯣ ꯍꯣꯏ ꯑꯩꯈꯣꯏ ꯕꯦꯞꯇꯤꯁꯅꯁꯨ ꯑꯗꯨ ꯐꯣꯜꯂꯣ ꯇꯧꯒꯅꯤ ꯃꯣꯏꯅꯁꯨ ꯑꯁꯤ ꯐꯣꯜꯂꯣ ꯇꯧꯒꯅꯤ ꯍꯥꯏꯕ ꯃꯣꯏ ꯃꯣꯏꯒꯤꯁꯨ ꯂꯣ ꯑꯦꯟ ꯑꯣꯔꯗꯔ ꯃꯌꯥꯝ ꯂꯩꯕꯅꯤꯅ ꯑꯗꯨꯕꯨꯗꯤ ꯑꯩ ꯌꯦꯠꯄ ꯌꯦꯠꯇꯦ ꯑꯗꯨꯕꯨ ꯑꯩꯅ ꯍꯥꯏꯅꯤꯡꯉꯤꯕꯁꯤꯗꯤ ꯁꯤꯗ ꯀꯔꯤꯔꯥ ꯍꯥꯏꯕ ꯃꯇꯝꯗ ꯑꯩꯈꯣꯏꯒꯤ ꯕꯤꯂꯤꯞꯁꯦ ꯌꯥꯝ ꯏꯝꯄꯣꯔꯇꯦꯟ ꯑꯣꯏꯌꯦ ꯑꯦꯖ ꯑꯦ ꯕꯦꯞꯇꯤꯁ ꯑꯃꯅ ꯑꯩꯒꯤ ꯕꯤꯂꯤꯞꯇ ꯑꯗꯨꯝ ꯂꯩꯕ ꯇꯥꯔꯒꯗꯤ ꯃꯣꯏꯅ ꯃꯌꯥꯝ ꯍꯥꯏꯔꯛꯑꯁꯨ ꯑꯩꯅ ꯊꯧꯁꯥꯕꯤꯗꯕ ꯑꯗꯨꯃ ꯌꯥꯝ ꯏꯝꯄꯣꯔꯇꯦꯟ ꯑꯣꯏꯌꯦ ꯃꯣꯏꯁꯨ ꯃꯣꯏ ꯃꯣꯏꯒꯤ ꯇ꯭ꯔꯁ ꯑꯦꯟ ꯕꯤꯂꯤꯞꯇꯨꯅ ꯃꯣꯏꯒꯤ ꯗꯤꯅꯣꯃꯤꯅꯦꯁꯟꯗ ꯃꯊꯪ ꯃꯊꯪ ꯏꯁꯇꯦꯖꯦꯁ ꯀꯥꯔꯛꯄꯅꯦ ꯑꯗꯨꯅ ꯁꯦꯝ ꯊꯤꯡ ꯑꯩꯁꯨ ꯑꯦꯖ ꯑꯦ ꯕꯦꯞꯇꯤꯁ ꯑꯃꯅ ꯁꯤꯁꯦ ꯁꯤꯗ ꯂꯩꯒꯗꯧꯕꯅꯤ ꯁꯤꯁꯦ ꯁꯤꯅꯤ ꯁꯤꯁꯦ ꯐꯩ ꯍꯥꯏꯕ ꯃꯇꯝꯗ ꯑꯗꯨꯗ ꯑꯩꯗꯤ ꯆꯞ ꯆꯥꯅ ꯂꯩꯕꯁꯦ ꯑꯩ ꯏꯁꯥꯒꯤ ꯑꯗꯨꯒ ꯏꯁꯥꯅ ꯗꯤꯁꯤꯖꯟꯁꯦ ꯏꯁꯥꯅ ꯑꯗꯨꯝ ꯑꯣꯏꯕꯅꯤ ꯍꯥꯏꯕꯁꯦ ꯊꯝꯅꯤꯡꯉꯦ